ꯑꯗꯨꯒꯤ ꯃꯇꯥꯡꯗ ꯁꯝꯂꯞꯅ ꯍꯥꯏꯖꯒꯦ ꯃꯗꯨꯗꯤ ꯍꯥꯟꯅ ꯑꯩꯈꯣꯏꯅ ꯂꯧ ꯑꯁꯤ ꯂꯩꯕꯥꯛ ꯑꯁꯤ ꯈꯣꯏꯒꯥꯏꯕ ꯃꯇꯝꯗ ꯁꯟꯒꯤ ꯃꯇꯦꯡꯅ ꯁꯝꯕꯣꯛ ꯈꯣꯏꯔꯒ ꯂꯩꯕꯥꯛ ꯑꯁꯤ ꯈꯣꯏꯒꯥꯏꯔꯝꯃꯤ ꯑꯗꯨꯕꯨ ꯍꯧꯖꯤꯛꯀꯤ ꯃꯇꯝꯗꯅ ꯂꯩꯕꯥꯛ ꯑꯁꯤ ꯈꯣꯏꯕ ꯃꯇꯝꯗ ꯏꯟꯖꯤꯟ ꯀꯌꯥꯅ ꯁꯝꯅ ꯍꯥꯏꯔꯕꯗ ꯐꯣꯔꯁꯟꯅ ꯈꯣꯏꯒꯥꯏꯗꯨꯅ ꯂꯩꯕꯥꯛ ꯑꯁꯤꯕꯨ ꯐꯨꯝꯍꯟꯕ ꯑꯃꯗꯤ ꯄꯦꯠꯍꯟꯕ ꯃꯇꯝꯗ ꯍꯥꯟꯅꯗꯒꯤ ꯍꯦꯟꯅ ꯗꯦꯕꯂꯞꯃꯦꯟ ꯑꯣꯏꯔꯦ ꯑꯗꯨꯒ ꯍꯥꯟꯅ ꯂꯧ ꯑꯁꯤꯕꯨ ꯎꯕ ꯃꯇꯃꯗ

ꯑꯩꯈꯣꯏꯒꯤ ꯐꯧ ꯑꯁꯤꯕꯨ ꯐꯒꯠꯅꯕ ꯍꯣꯠꯅꯔꯝꯕ ꯑꯗꯨ ꯍꯧꯖꯤꯛꯀꯤ ꯃꯇꯝꯗꯅ ꯍꯥꯔꯅ ꯃꯍꯨꯠ ꯁꯤꯟꯗꯨꯅ ꯍꯥꯟꯅꯗꯒꯤ ꯍꯦꯟꯅ ꯑꯇꯦꯟꯕ ꯃꯇꯝꯗ ꯐꯧ ꯑꯁꯤ ꯗꯤꯕꯂꯞꯃꯦꯟ ꯑꯣꯏꯍꯜꯂꯦ ꯑꯗꯨꯒ ꯍꯧꯖꯤꯛꯀꯤ ꯃꯇꯝꯗ ꯐꯧ ꯑꯁꯤ ꯈꯥꯎꯕ ꯃꯇꯝꯗ ꯍꯥꯟꯅ ꯃꯤ ꯀꯌꯥ ꯅꯦꯛꯇꯨꯅ ꯂꯦꯕꯔ ꯀꯌꯥ ꯊꯥꯊꯗꯨꯅ ꯐꯧ ꯑꯁꯤ ꯈꯨꯠꯅ ꯈꯥꯎꯔꯝꯕꯅꯤ ꯑꯗꯨꯕꯨ ꯍꯧꯖꯤꯛꯀꯤ ꯃꯇꯝꯗ ꯃꯦꯆꯤꯟꯅ ꯈꯥꯎꯗꯨꯅ ꯑꯇꯦꯟꯕ ꯃꯇꯝꯗ ꯂꯧ ꯄꯔꯤ ꯃꯔꯤ ꯃꯉꯥ ꯑꯇꯦꯟꯕ ꯄꯨꯡꯗ ꯈꯥꯎꯕ ꯉꯝꯂꯦ ꯑꯗꯨꯒ ꯍꯥꯟꯅ ꯑꯩꯈꯣꯏꯒꯤ ꯃꯤ ꯇꯔꯥ ꯃꯔꯤ ꯃꯉꯥꯅ ꯂꯧ ꯁꯪꯒꯝ ꯑꯃ ꯅꯨꯃꯤꯠꯆꯨꯞꯄ ꯑꯃ ꯌꯩꯔꯝꯕ ꯑꯗꯨ ꯍꯧꯖꯤꯛꯀꯤ ꯃꯇꯝꯗ